ꯂꯥꯏꯞ ꯏꯁꯇꯣꯛꯇ ꯄ꯭ꯔꯦꯒꯅꯦꯟꯁꯤ ꯑꯣꯏꯕ ꯃꯇꯝꯗ ꯀꯃꯥꯏꯅ ꯀꯤꯌꯔ ꯂꯧꯒꯅꯤ ꯍꯥꯏꯕꯁꯤ ꯁꯥꯔꯣꯝꯗ ꯑꯣꯏꯅ ꯍꯥꯏꯈ꯭ꯔꯒꯦ ꯃꯣꯏꯁꯤ ꯄ꯭ꯔꯦꯒꯅꯦꯟꯁꯤ ꯑꯣꯏꯕ ꯃꯇꯝꯗ ꯁꯥ ꯑꯇꯣꯞꯄꯗꯒꯤ ꯇꯣꯉꯥꯟꯅ ꯂꯩꯍꯟꯕ ꯑꯗꯒꯤ ꯑꯗꯒꯤ ꯁꯥ ꯁꯥꯅ ꯑꯇꯦꯛ ꯑꯦꯇꯦꯛ ꯇꯧꯗꯅꯕ ꯀꯕꯔ ꯇꯧꯁꯤꯟꯕ ꯑꯗꯒꯤ

ꯄ꯭ꯔꯦꯒꯅꯦꯟꯕꯨ ꯑꯣꯏꯔꯗꯤ ꯊꯕꯛ ꯁꯨꯍꯟꯕ ꯑꯗꯒꯤ ꯊꯕꯛ ꯁꯨꯍꯟꯕ ꯌꯥꯗꯦ ꯑꯗꯨꯅ ꯄ꯭ꯔꯦꯛꯅꯦꯟ ꯑꯣꯏꯕ ꯃꯇꯝꯗ ꯐꯖꯅ ꯌꯥꯝ ꯂꯨꯅ ꯇꯧꯕꯤꯕ ꯃꯊꯧ ꯇꯥꯏ ꯑꯗꯨꯅ ꯂꯥꯏꯞ ꯏꯁꯇꯣꯛꯇ ꯄ꯭ꯔꯦꯒꯅꯦꯟꯁꯤ ꯑꯣꯏꯕ ꯃꯇꯝꯗ ꯀꯤꯌꯔ ꯂꯧꯕꯁꯤ ꯌꯥꯝꯅ ꯀꯤꯌꯔ ꯂꯧꯗ꯭ꯔꯒꯗꯤ ꯍꯥꯏꯗꯤ ꯀꯤꯌꯔ ꯂꯧꯗ꯭ꯔꯒꯗꯤ ꯄ꯭ꯔꯦꯒꯅꯦꯟ ꯑꯣꯏꯔꯤꯕ ꯃꯤꯗ ꯄ꯭ꯔꯦꯒꯅꯦꯟ ꯑꯣꯏꯔꯤꯕ ꯑꯉꯥꯡꯗꯨ ꯀꯤꯌꯔ ꯂꯧꯗ꯭ꯔꯒꯗꯤ ꯁꯣꯏꯔꯛꯄ ꯌꯥꯏ ꯑꯗꯨꯅ ꯂꯥꯏꯞ ꯏꯁꯇꯣꯛꯇ ꯄ꯭ꯔꯦꯛꯅꯦꯟꯁꯤ ꯑꯣꯏꯕꯗ ꯀꯤꯌꯔ ꯂꯧꯕ ꯃꯊꯧ ꯇꯥꯏ ꯑꯗꯨꯅ ꯅꯣꯏꯁꯨ ꯂꯥꯏꯞ ꯏꯁꯇꯣꯛꯇ ꯄ꯭ꯔꯦꯛꯅꯦꯟꯁꯤ ꯑꯣꯏꯕ ꯃꯇꯝꯗ ꯀꯤꯌꯔ ꯂꯧꯕꯤꯌꯨ